ꯇꯨ ꯊꯥꯎꯖꯟ ꯊ꯭ꯔꯤ ꯑꯣꯛꯇꯣꯕꯔ ꯑꯦꯂꯕꯦꯟ ꯇꯨ ꯊꯥꯎꯖꯟ ꯐꯤꯞꯇꯤꯟ ꯃꯥꯔꯁ ꯊ꯭ꯔꯤ ꯇꯨ ꯊꯥꯎꯖꯟ ꯁꯕꯦꯟꯇꯤꯟ ꯖꯅꯨꯋꯥꯔꯤ ꯇ꯭ꯋꯦꯟꯇꯤ ꯐꯥꯔꯁꯠ ꯇꯨ ꯊꯥꯎꯖꯟ ꯇ꯭ꯋꯦꯟꯇꯤ ꯑꯦꯄ꯭ꯔꯤꯜ ꯐꯣꯔ ꯇꯨ ꯊꯥꯎꯖꯟ ꯇ꯭ꯋꯦꯟꯇꯤ ꯇꯨ ꯗꯤꯁꯦꯝꯕꯔ ꯑꯥꯏꯠꯇꯤꯟ